ꯏꯁꯥꯒꯤ ꯍꯩꯅꯕ ꯑꯃꯇꯪ ꯍꯥꯏꯖꯒꯦ ꯑꯌꯨꯛ ꯉꯟꯅ ꯍꯧꯒꯠꯂꯒ ꯆꯤꯡ ꯀꯥꯕ ꯏꯁꯥꯒꯤ ꯍꯩꯅꯕꯤ ꯑꯣꯏ ꯑꯗꯨꯒ ꯃꯤꯌꯥꯝ ꯀꯥꯕꯅ ꯍꯦꯟꯅ ꯅꯨꯡꯉꯥꯏ ꯑꯗꯨꯕꯨ ꯃꯔꯛ ꯃꯔꯛꯇꯁꯨ ꯃꯤꯌꯥꯝ ꯌꯥꯎꯅ ꯀꯥꯕ ꯋꯥꯛꯀꯤꯡ ꯌꯥꯝꯅ ꯊꯣꯛꯅꯔꯛꯇꯅ ꯀꯥꯕ ꯌꯥꯝ ꯌꯥꯎꯏ ꯑꯗꯨꯕꯨ ꯏꯊꯟꯇ ꯑꯣꯏꯔꯒꯁꯨ ꯑꯩꯒꯤ ꯍꯩꯅꯕꯤ ꯑꯣꯏꯅ ꯆꯤꯡꯗ ꯀꯥꯏ ꯆꯤꯡꯗ ꯀꯥꯔꯒ ꯎꯇꯣꯟ ꯋꯥꯇꯣꯟꯗ ꯇꯣꯡꯕ ꯎꯆꯦꯛ ꯋꯥꯆꯦꯛ ꯌꯦꯡꯕ ꯌꯥꯝ ꯅꯨꯡꯉꯥꯏ ꯑꯗꯨꯏ ꯃꯊꯛꯇ ꯆꯥꯛꯇꯥꯕ ꯎꯆꯦꯛ ꯃꯌꯥꯝ ꯅꯨꯡꯉꯥꯏ ꯑꯗꯒꯤ ꯍꯛꯆꯥꯡꯒꯤ ꯕꯥꯗꯤꯁ ꯑꯣꯏ ꯑꯗꯨꯒ ꯅꯨꯡꯉꯥꯏ ꯅꯨꯡꯉꯥꯏꯕ ꯌꯨꯝ ꯀꯩ ꯀꯌꯥ ꯑꯃ ꯑꯣꯏꯔꯤ ꯑꯗꯨꯗꯒꯤ ꯑꯋꯥꯡꯕ ꯅꯨꯡꯁꯤꯠ ꯍꯥꯋꯥ ꯅꯨꯡꯁꯤꯠ ꯌꯥꯝꯅ ꯃꯔꯥꯡ ꯀꯥꯏꯅ ꯆꯥꯏ ꯑꯗꯨꯏ ꯃꯊꯛꯇ ꯍꯛꯆꯥꯡ ꯀꯟꯈꯠꯂꯤ ꯅꯨꯡꯉꯥꯏ ꯀꯞꯂꯥꯛ ꯅꯨꯡꯉꯥꯏ ꯁꯤꯡꯂꯤ ꯁꯤꯡꯅꯥꯎ ꯅꯨꯡꯉꯥꯏꯕ ꯍꯦꯟꯒꯠꯂꯤ ꯑꯗꯨꯒꯗꯤ ꯍꯛꯆꯥꯡ ꯁꯖꯦꯜ ꯑꯣꯏꯅ ꯅꯣꯡꯃꯒꯤ ꯆꯠꯍꯧꯗ꯭ꯔꯒꯗꯤ ꯏꯁꯥꯒꯤ ꯍꯩꯅꯕꯤ ꯊꯥꯗꯣꯛꯄꯒꯤ ꯐꯤꯕꯝꯗ ꯂꯩ ꯑꯗꯨ ꯅꯨꯡꯇꯤꯒꯤ ꯆꯠꯂꯒ ꯑꯩꯉꯣꯟꯗ ꯍꯛꯆꯥꯡꯗ ꯅꯨꯡꯉꯥꯏꯖꯩ ꯑꯗꯨꯅ ꯅꯨꯡꯉꯥꯏꯕ ꯍꯥꯏꯕꯁꯦ ꯋꯥꯛꯀꯤꯡ ꯆꯠꯄꯁꯦ ꯑꯗꯨꯛꯀꯤ ꯃꯇꯤꯛ ꯀꯥꯟꯅꯩ ꯆꯤꯡ ꯀꯥꯕꯁꯦ ꯏꯁꯥꯒꯤ ꯍꯩꯅꯕꯤ ꯑꯣꯏ ꯑꯗꯨꯅ ꯆꯤꯡ ꯀꯥꯕꯁꯤ ꯌꯥꯝꯅ ꯀꯥꯟꯅꯩ ꯌꯥꯝꯅꯁꯨ ꯐꯩ ꯆꯤꯡ ꯀꯥꯕꯁꯦ ꯑꯗꯨꯒ ꯑꯋꯥꯕ ꯋꯥꯈꯟꯁꯨ ꯀꯥꯎꯊꯣꯛꯏ ꯆꯤꯡ ꯀꯥꯕꯁꯦ ꯆꯤꯡ ꯀꯥꯕꯁꯤ ꯌꯥꯝꯅ ꯐꯩ ꯗꯔꯀꯥꯔ ꯑꯣꯏ ꯇꯧꯕꯇꯕꯨ ꯅꯨꯡꯗꯥꯡ ꯋꯥꯏꯔꯝꯗ ꯀꯥꯕꯁꯤꯗꯤ ꯍꯛꯆꯥꯡꯗ ꯈꯔ ꯑꯩꯗꯤ ꯍꯨꯃꯥꯡꯒꯤ ꯁꯔꯨꯛꯁꯨ ꯊꯣꯛꯏ ꯅꯨꯡꯗꯥꯡ ꯋꯥꯏꯔꯝꯗ ꯀꯥꯔꯒꯅ ꯑꯗꯨꯒ ꯑꯌꯨꯛꯇ ꯀꯥꯔꯒꯅ ꯍꯨꯃꯥꯡ ꯌꯣꯛꯄ ꯐꯩ ꯑꯗꯨꯕꯨ ꯋꯥꯛꯀꯤꯡꯗꯤ ꯅꯨꯡꯉꯥꯏ ꯑꯌꯨꯛꯇꯅ ꯑꯗꯨꯕꯨ ꯅꯨꯡꯗꯥꯡ ꯋꯥꯏꯔꯝꯗꯅ ꯈꯔ ꯏꯪꯊꯔꯒ ꯄꯨꯡ ꯃꯔꯤ ꯃꯈꯥꯏ ꯍꯧꯖꯤꯛꯇꯤ ꯀꯥꯂꯦꯟꯒꯤ ꯃꯇꯝꯅꯤꯅ ꯄꯨꯡ ꯃꯔꯤ ꯃꯈꯥꯏ ꯑꯗꯨꯋꯥꯏꯗ ꯑꯩ ꯊꯣꯛꯑꯒ ꯅꯨꯡꯇꯤꯒꯤ ꯍꯩꯅꯕꯤ ꯑꯣꯏꯅ ꯆꯤꯡ ꯀꯥꯏ ꯑꯗꯨꯏ ꯃꯊꯪꯗ ꯆꯤꯡ ꯀꯥꯔꯨꯕ ꯍꯜꯂꯛꯑꯒ ꯑꯗꯨꯒ ꯄꯥꯔꯇꯤꯛꯁ ꯑꯃꯁꯨ ꯑꯩ ꯏꯁꯥꯒꯤ ꯍꯩꯅꯖꯕꯤ ꯑꯃꯁꯨ ꯇꯧꯖꯩ ꯃꯔꯝꯗꯤ ꯀꯔꯤꯒꯤꯅꯣꯗ ꯑꯩꯈꯣꯏꯒꯤ ꯒꯥꯔꯤꯗ ꯂꯩꯕ ꯑꯣꯠꯄꯗꯣ ꯒꯥꯔꯤꯗ ꯂꯩꯔꯒ ꯁꯨꯝ ꯑꯣꯠꯄ ꯑꯗꯨꯒ ꯈ꯭ꯋꯥꯡ ꯑꯗꯒꯤ ꯐꯥꯏꯒꯟ ꯐꯩꯔꯨ ꯃꯁꯤ ꯌꯥꯝ ꯅꯨꯡꯉꯥꯏ ꯑꯗꯨꯅ ꯏꯁꯥꯒꯤ ꯍꯩꯅꯕꯤ ꯑꯁꯦ ꯑꯗꯨꯅ ꯍꯩꯅꯕꯤ ꯑꯃꯃꯝ ꯊꯝꯃꯒ ꯅꯨꯡꯉꯥꯏ ꯍꯥꯏꯕꯗꯣ ꯗꯥꯛꯇꯔꯁꯤ ꯃꯦꯗꯤꯀꯦꯜ ꯂꯥꯏꯟ ꯀꯥꯡꯕꯨꯅ ꯃꯁꯤ ꯋꯥꯛꯀꯤꯡ ꯆꯠꯄ ꯐꯩ ꯆꯍꯤ ꯃꯇꯥꯡ ꯌꯥꯔꯛꯇ꯭ꯔꯒꯗꯤ ꯆꯍꯤ ꯋꯥꯛꯀꯤꯡ ꯈꯔ ꯆꯠꯂꯒ ꯍꯧꯖꯤꯛꯀꯤ ꯆꯥꯕ ꯇꯨꯝꯕ ꯍꯦꯜꯂꯤ ꯑꯗꯨꯏ ꯃꯊꯛꯇ ꯍꯀꯆꯥꯡ ꯌꯥꯡꯏ ꯑꯗꯨꯅ ꯌꯥꯔꯤ ꯃꯈꯩꯗꯤ ꯋꯥꯛꯀꯤꯡ ꯆꯠꯄꯗ ꯍꯩꯅꯕꯤ ꯊꯝꯕꯁꯦ ꯏꯁꯥꯒꯤ ꯍꯩꯅꯕꯤ ꯑꯣꯏꯖꯒꯦ ꯍꯥꯏꯕ ꯋꯥꯈꯟꯗ ꯍꯧꯖꯤꯛ ꯐꯥꯏꯗꯤ ꯂꯩꯖꯔꯤ ꯏꯁꯣꯔꯅ ꯊꯝꯕꯤꯗꯅ ꯈꯔ ꯈꯔ ꯆꯠꯄ ꯉꯝꯕꯒꯤ ꯄꯥꯡꯒꯟꯁꯨ ꯍꯥꯞꯄꯤꯁꯅꯨ ꯏꯁꯣꯔꯅ ꯊꯝꯕꯤꯔꯤ ꯃꯈꯩ ꯆꯠꯀꯗꯝꯅꯤ ꯆꯍꯤꯁꯨ ꯌꯥꯝꯃꯛꯑꯕꯅꯤꯅ ꯑꯗꯨꯅ ꯑꯩꯈꯣꯏ ꯆꯍꯤ ꯌꯥꯝꯃꯛꯑꯒ ꯌꯨꯝꯗ ꯐꯝꯖꯟꯗꯅ ꯂꯩꯕꯁꯤ ꯐꯠꯇꯦ ꯑꯍꯟ ꯅꯪ ꯆꯤꯡ ꯀꯥꯕꯩ ꯍꯩꯅꯕꯤ ꯊꯤꯎ ꯆꯤꯡꯗ ꯆꯠꯂꯨ ꯃꯤꯌꯥꯝ ꯀꯥꯔꯛꯄꯁꯨ ꯊꯦꯡꯅꯅꯤ ꯃꯌꯥꯝ ꯀꯥꯔꯤꯉꯩ ꯑꯩꯈꯣꯏꯗꯤ ꯅꯨꯡꯉꯥꯏꯕ ꯍꯦꯜꯂꯤ ꯃꯌꯥꯝ ꯂꯩꯃꯤꯟꯅꯕꯗꯨꯅ ꯑꯩꯈꯣꯏꯗ ꯅꯨꯡꯉꯥꯏꯖꯕ ꯍꯦꯜꯂꯤ ꯑꯗꯨꯅ ꯄꯥꯝꯁꯨ ꯄꯥꯝꯖꯩ ꯏꯁꯥꯅ ꯑꯗꯨꯅ ꯌꯥꯔꯤꯕ ꯃꯈꯩꯗꯤ ꯆꯤꯡ ꯀꯥꯁꯤ ꯍꯥꯏꯕ ꯋꯥꯈꯟꯁꯤ ꯃꯌꯥꯝꯗ ꯍꯥꯏꯖꯅꯤꯡꯏ ꯑꯗꯨꯅ ꯑꯋꯥꯕ ꯀꯣꯛꯀꯦ ꯑꯋꯥꯕ ꯅꯨꯡꯉꯥꯏꯒꯦ ꯈꯜꯂꯗꯤ ꯑꯋꯥꯡꯕ ꯆꯤꯡꯗ ꯀꯥꯕꯁꯤꯁꯨ ꯋꯥꯛꯀꯤꯡ ꯑꯐꯕꯅꯤ ꯍꯥꯏꯅ ꯒꯨꯔꯨꯁꯤꯡꯅ ꯇꯥꯛꯄꯤꯔꯝꯏ ꯑꯗꯨꯅ ꯆꯤꯡ ꯀꯥꯕꯩ ꯍꯩꯅꯕꯤꯁꯦ ꯑꯩꯗꯤ ꯊꯝꯏ ꯏꯁꯥꯒꯤꯗꯃꯛꯇ ꯑꯄꯥꯝꯕ ꯑꯣꯏꯅ ꯑꯗꯣ ꯑꯍꯜ ꯂꯃꯜ ꯄꯨꯟꯁꯜꯂꯒ ꯂꯩꯇ ꯂꯥꯏꯔ ꯋꯥꯁꯤꯁꯨ ꯀꯌꯥ ꯑꯃ ꯁꯥꯟꯅꯩ ꯑꯗꯨꯏ ꯃꯊꯛꯇ ꯅꯪꯗꯤ ꯀꯃꯥꯏ ꯇꯧꯋꯤ ꯅꯁꯥ ꯅꯎꯗꯨ ꯈꯔ ꯐꯕ꯭ꯔꯥ ꯆꯤꯡꯗ ꯀꯥꯔꯛꯄꯗꯨ ꯅꯨꯡꯉꯥꯏꯕ꯭ꯔꯥ ꯈꯣꯠꯄ꯭ꯔꯅ ꯍꯪꯅꯩ ꯑꯗꯨꯒ ꯑꯁ ꯅꯨꯡꯉꯥꯏ ꯌꯥꯡꯉꯤ ꯐꯩ ꯀꯥꯟꯅꯩ ꯑꯗꯨꯅ ꯑꯅꯧꯕ ꯀꯥꯔꯛꯄ ꯀꯥꯡꯕꯨꯗ ꯑꯁ ꯋꯥꯈ꯭ꯔꯦ ꯋꯥꯈ꯭ꯔꯦ ꯍꯌꯦꯡ ꯁꯨꯝ ꯀꯥꯔꯛꯑꯒ ꯅꯨꯡꯉꯥꯏꯇꯕ ꯑꯦ ꯁꯨꯝ ꯀꯥꯔꯒ ꯅꯨꯡꯉꯥꯏꯒꯗꯝꯅꯦꯅ ꯑꯩꯈꯣꯏ ꯃꯁꯦꯟ ꯍꯥꯏꯅꯩ ꯅꯣꯡ ꯐꯥꯗꯣꯛꯇ ꯀꯥꯕ ꯍꯥꯏꯁꯤꯗꯤ ꯅꯨꯡꯉꯥꯏꯕ ꯋꯥꯒꯅꯤ ꯋꯥꯠꯀꯅꯤ ꯅꯨꯡꯇꯤꯒꯤ ꯀꯥꯔꯒ ꯅꯨꯡꯉꯥꯏꯕ ꯍꯦꯟꯒꯗꯝꯅꯤ ꯍꯥꯏꯗꯅ ꯑꯗꯨꯃꯥꯏꯅ ꯑꯩꯈꯣꯏ ꯍꯥꯏꯅꯩ ꯑꯗꯨꯅ ꯆꯤꯡ ꯀꯥꯕꯩ ꯍꯩꯅꯕꯤꯁꯦ ꯏꯁꯥꯒꯤ ꯍꯩꯅꯕꯤ ꯑꯣꯏꯅ ꯂꯩꯖꯒꯦ ꯍꯥꯏꯕ ꯋꯥꯈꯟꯁꯦ ꯍꯌꯦꯡ ꯐꯥꯎ ꯏꯁꯣꯔꯒꯤ ꯈꯨꯌꯥꯗ ꯇꯤꯟꯗ꯭ꯔꯤ ꯐꯥꯎꯗꯤ ꯑꯗꯨꯝ ꯆꯠꯆꯒꯦꯅ ꯑꯩ ꯈꯟꯖꯩ ꯑꯗꯨꯅ ꯌꯥꯔꯤꯕ ꯃꯈꯩꯗꯤ ꯆꯤꯡ ꯀꯥꯕꯩ ꯍꯩꯅꯕꯤ ꯊꯝꯖꯒꯦ ꯍꯥꯏꯅ ꯋꯥꯈꯟꯗ ꯅꯤꯡꯖꯩ ꯑꯗꯨꯅ ꯏꯆꯥ ꯃꯈꯩꯅ ꯑꯦꯁ ꯕꯥꯖꯤꯗꯤ ꯀꯗꯥꯏ ꯆꯠꯈꯔꯦꯅ ꯍꯪꯕ ꯀꯥꯟꯗ ꯑꯦ ꯅꯥꯄꯥꯗꯤ ꯆꯤꯡ ꯀꯥꯔꯝꯃꯅꯤ ꯃꯃꯥꯅ ꯍꯥꯏ ꯆꯤꯡ ꯃꯥꯗꯤꯅꯦ ꯃꯄꯥꯗꯤ ꯆꯤꯡ ꯀꯥꯔꯨꯗ꯭ꯔꯗꯤ ꯍꯩꯅꯗꯕꯅꯤ ꯆꯤꯡ ꯀꯥꯔꯝꯒꯅꯤ ꯑꯗꯨꯅ ꯆꯤꯡ ꯂꯣꯝꯗ ꯆꯠꯈꯤ ꯀꯔꯤ ꯍꯥꯏꯕꯤꯒꯗꯕꯅꯣ ꯎꯅꯁꯤ ꯌꯥꯅꯤ ꯍꯣꯔꯦꯟ ꯍꯜꯂꯛꯑꯒ ꯎꯅꯕꯤꯎ ꯍꯥꯏꯅ ꯁꯨꯃꯥꯏꯅ ꯌꯨꯝꯗ ꯃꯤ ꯂꯥꯛꯄ ꯀꯥꯟꯗꯁꯨ ꯆꯤꯡ ꯀꯥꯕꯩ ꯃꯗꯤ ꯍꯩꯅꯕꯤ ꯊꯝꯕꯅꯤ ꯍꯥꯏꯕꯁꯤ ꯃꯤꯌꯥꯝꯅꯁꯨ ꯈꯪꯅꯩ ꯑꯗꯨꯅ ꯅꯣꯡꯃꯒꯤ ꯆꯤꯡ ꯀꯥꯍꯧꯗ꯭ꯔꯒꯗꯤ ꯍꯩꯅꯗꯦ ꯍꯥꯏꯕ ꯋꯥꯈꯟꯗꯨꯃ